ꯍꯜꯂꯣ ꯍꯧꯖꯤꯛ ꯀꯦꯕ ꯗ꯭ꯔꯥꯏꯕꯔ ꯀꯗꯥꯏꯗ ꯂꯩꯈ꯭ꯔꯒꯦ ꯍꯧꯖꯤꯛ ꯑꯩ ꯗꯔꯀꯥꯔ ꯂꯩꯔꯦ ꯍꯧꯖꯤꯛ ꯊꯣꯛꯅꯅꯕ ꯈꯔ ꯊꯨꯅ ꯆꯪꯕꯤꯔꯛꯑꯣ ꯅꯠꯇ꯭ꯔꯒꯒꯤ ꯀꯦꯕ ꯗ꯭ꯔꯥꯏꯕꯔ ꯅꯪ ꯂꯥꯛꯇ꯭ꯔꯒꯗꯤ ꯑꯩ ꯃꯐꯝ ꯑꯗꯨꯗ ꯑꯩ ꯆꯠꯄ ꯐꯪꯂꯔꯣꯏ ꯅꯪ ꯌꯥꯔꯒꯗꯤ ꯈꯔ ꯊꯨꯅ ꯆꯪꯂꯛꯎ ꯍꯥꯏꯗꯨꯅ ꯑꯩꯅ ꯍꯥꯏꯖꯔꯤ ꯁ꯭ꯋꯥꯏꯗ ꯂꯣꯏꯁꯤꯟꯖꯒꯦ